ꯁꯤ ꯑꯩꯈꯣꯏ ꯀꯦꯖꯤꯁꯟꯒꯤ ꯀꯥꯔꯄꯦꯟꯇꯔ ꯑꯣꯅꯔꯗꯨ ꯑꯣꯏꯕꯤꯔꯕ ꯀꯩꯅꯣꯅꯦ ꯑꯩꯈꯣꯏ ꯏꯆꯦ ꯑꯃ ꯍꯟꯗꯛ ꯃꯊꯪ ꯊꯥꯒꯤ ꯇꯥꯡ ꯅꯤꯄꯥꯜꯗ ꯂꯨꯍꯣꯡꯗꯧꯕ ꯂꯩꯕ ꯑꯗꯨꯒꯤ ꯎꯄꯨ ꯀꯥꯡꯊꯣꯜ ꯐꯃꯨꯡ ꯈꯔ ꯑꯣꯗꯔ ꯇꯧꯒꯦ ꯇꯧꯕꯅꯤ ꯑꯗꯨ ꯑꯣꯗꯔꯁꯤ ꯍꯧꯖꯤꯛ ꯀꯃꯥꯏ ꯇꯧꯕꯤꯔꯤ ꯑ ꯃꯃꯟ ꯈꯤꯇꯪ ꯇꯥꯡꯕ ꯑꯗꯨꯃꯗꯤ ꯀꯩꯗꯧꯔꯔꯣꯏ ꯏꯃꯨꯡ ꯃꯅꯨꯡ ꯈꯤꯇꯪ ꯐꯥꯏꯅꯥꯟꯁꯦꯜ ꯄ꯭ꯔꯣꯕ꯭ꯂꯦꯝꯁꯨ ꯂꯩꯔꯦ ꯑꯗꯨꯅ ꯃꯌꯥꯝ ꯍꯦꯛ ꯀꯩꯗꯧꯕ ꯌꯥꯒꯗꯕ ꯈꯔ ꯃꯃꯜꯗꯨ ꯃꯌꯥꯏ ꯑꯣꯏꯕ ꯈꯤꯇꯪ ꯄꯥꯝꯃꯦ ꯎꯝ ꯑꯗꯨꯕꯨꯗꯤ ꯑꯗꯨꯝ ꯁꯣꯝꯒꯤ ꯗꯨꯀꯥꯟꯗꯩ ꯑꯗꯨꯝ ꯇꯧꯗꯧꯕ ꯂꯩꯔꯕꯅꯤꯗ ꯑꯩꯈꯣꯏ ꯎꯄꯨ ꯗꯔꯀꯥꯔ ꯑꯣꯏꯕ ꯎꯄꯨꯗꯒꯤ ꯐꯤꯌꯥꯟꯀꯣꯛꯇꯒꯤ ꯂꯣꯏꯅ ꯑꯗꯣꯝꯗꯒꯤ ꯇꯧꯔꯗꯕꯅꯦ ꯑꯗꯨ ꯍꯣꯏ ꯀꯔꯤ ꯅꯨꯃꯤꯠ ꯂꯥꯛꯎꯒꯦ ꯑꯗꯨ ꯀꯃꯥꯏꯅ ꯇꯧꯕ ꯈꯤꯇꯪ ꯃꯃꯥꯡꯗ ꯈꯤꯇꯪ ꯃꯥꯡꯖꯧꯅꯅꯗꯤ ꯇꯧꯅꯤꯡꯕꯅꯤ ꯑꯣ ꯐꯅꯤ ꯐꯅꯤ ꯑꯗꯨꯗꯤ ꯑꯗꯨꯗ ꯂꯥꯛꯆꯔꯒꯦ